ꯑꯦ ꯄꯤ ꯖꯦ ꯑꯞꯗꯨꯜ ꯀꯂꯥꯝ ꯍꯥꯏꯔꯤꯕ ꯃꯤꯁꯛꯁꯤ ꯑꯐꯥꯎꯕ ꯏꯟꯗꯤꯌꯥꯒꯤ ꯕꯤꯒ꯭ꯌꯥꯟ ꯑꯃꯅꯤ ꯃꯍꯥꯛꯄꯨ ꯃꯤꯅ ꯐꯥꯗꯔ ꯑꯣꯐ ꯃꯤꯁꯥꯏꯜ ꯍꯥꯏꯅꯁꯨ ꯈꯪꯅꯩ ꯄ꯭ꯔꯁꯤꯗꯦꯟꯁꯨ ꯄꯥꯏꯈ꯭ꯔꯕ ꯃꯤꯁꯛ ꯑꯃꯅꯤ ꯁꯤ ꯕꯤ ꯔꯥꯃꯟ ꯅꯣꯚꯦꯜ ꯄ꯭ꯔꯥꯏꯁ ꯐꯤꯖꯤꯛꯁꯇ ꯐꯪꯈꯤ ꯁ꯭ꯔꯤꯅꯤꯕꯥꯁ ꯔꯃꯥꯅꯨꯖꯟ ꯊꯤꯑꯣꯔꯤ ꯃꯦꯠꯁ ꯌꯥꯝꯅ ꯃꯇꯦꯡ ꯄꯥꯡꯕ ꯕꯤꯒ꯭ꯋꯥꯟꯅꯤ ꯁꯇ꯭ꯔꯦꯟꯗ꯭ꯔ ꯅꯥꯠ ꯕꯣꯜꯁꯅ ꯑꯜꯕꯥꯔꯠ ꯑꯦꯟꯁꯇꯥꯏꯟꯒ ꯄꯨꯟꯅ ꯊꯤꯑꯣꯔꯤꯇꯤꯇꯦꯜ ꯐꯤꯖꯤꯛꯁꯁꯦ ꯊꯕꯛ ꯄꯨꯟꯅ ꯇꯧꯃꯤꯟꯅꯈꯤ ꯚꯤꯀ꯭ꯔꯝ ꯁꯔꯥꯕꯥꯏꯁꯤ ꯚꯥꯔꯠꯀꯤ ꯏꯁꯄꯦꯁ ꯄ꯭ꯔꯣꯒ꯭ꯔꯥꯝꯒꯤ ꯃꯄꯥ ꯑꯣꯏ ꯍꯣꯃꯤ ꯖꯦ ꯕꯥꯕꯥ ꯐꯤꯖꯤꯛꯁꯀꯤ ꯕꯤꯒ꯭ꯌꯥꯟ ꯑꯃꯅꯤ ꯁꯨꯕ꯭ꯔꯥ ꯃꯅꯤꯌꯝ ꯆꯟꯗ꯭ꯔꯁꯦꯛꯈꯔꯅ ꯅꯥꯏꯟꯇꯤꯟ ꯑꯩꯇꯤ ꯊ꯭ꯔꯤꯗ ꯅꯣꯚꯦꯜ ꯄ꯭ꯔꯥꯏꯁ ꯐꯤꯖꯤꯛꯁꯇ ꯐꯪꯈꯤ ꯁꯤꯁꯤꯡꯁꯤꯅꯤ ꯍꯥꯏꯔꯤꯕ ꯃꯤꯁꯛꯁꯤꯡꯗꯣ ꯑꯩꯅ ꯇꯥꯕꯗ